ꯑꯩꯍꯥꯛꯅ ꯁ꯭ꯀꯨꯜ ꯇꯝꯈꯤꯕ ꯅꯠꯇ꯭ꯔꯒ ꯑꯉꯥꯡ ꯑꯣꯏꯔꯤꯉꯩꯗꯒꯤ ꯄꯥꯕ ꯇꯥꯈꯤꯕ ꯑꯔꯤꯕ ꯑꯃꯁꯨꯡ ꯃꯌꯥꯏꯊꯪꯕ ꯖꯨꯛꯀꯤ ꯚꯥꯔꯠꯇ ꯂꯩꯈꯤꯕ ꯑꯩꯈꯣꯏꯒꯤ ꯈ꯭ꯋꯥꯏꯗꯒꯤ ꯃꯃꯤꯡ ꯆꯠꯄ ꯅꯤꯡꯊꯧ ꯈꯔꯒꯤ ꯃꯃꯤꯡ ꯍꯥꯏꯖꯔꯕꯗ ꯑꯛꯕꯔ ꯁꯦꯔꯈꯥꯟ ꯁꯍꯥ ꯖꯍꯥꯟ ꯃꯈꯣꯏꯁꯤꯡ ꯑꯁꯤꯅꯤ ꯅꯤꯡꯊꯧꯁꯤꯡ ꯑꯁꯤꯒꯤ ꯑꯁꯤꯅ ꯁꯍꯥ ꯖꯍꯥꯟꯅ ꯃꯍꯥꯛꯀꯤ ꯅꯨꯄꯤ ꯃꯝꯇꯥꯖꯀꯤꯗꯃꯛꯇ ꯇꯥꯖ ꯃꯍꯜ ꯁꯥꯗꯨꯅ ꯁꯥꯕꯤꯗꯨꯅ ꯊꯝꯈꯤ